ꯍꯜꯂꯣ ꯀꯅꯥꯅꯣ

ꯑꯥ ꯑꯥ ꯑꯣ ꯑꯣ ꯑꯣ ꯑꯣ ꯃꯣꯏꯔꯥꯡꯗ ꯀꯣꯏꯒꯦ ꯍꯥꯏꯕꯅꯦꯕꯀꯣ ꯁꯨꯃꯥꯏꯅ ꯇꯧꯕꯅꯤ ꯑꯩꯈꯣꯏꯁꯤꯀꯣ ꯏꯝꯐꯥꯜꯗꯒꯤ ꯆꯠꯀꯅꯤ ꯕꯁ ꯂꯩꯕꯅꯦ ꯕꯁ ꯂꯩꯕꯅꯦ ꯕꯁꯇꯒꯤ ꯆꯠꯂꯒ ꯚꯥꯔꯥꯁꯦ ꯂꯨꯄꯥ ꯆꯅꯤꯒꯨꯝꯕ ꯂꯧꯒꯅꯤ ꯃꯣꯏꯔꯥꯡ ꯌꯧꯕ ꯀꯥꯟꯗꯀꯣ ꯑꯗꯨꯒ ꯑꯥꯗꯒꯤ ꯃꯈꯣꯏꯒꯤ ꯇꯤꯀꯦꯠꯁꯤ ꯂꯩꯕꯅꯦ ꯃꯤ ꯑꯃꯗ ꯌꯥꯡꯈꯩꯒꯨꯝꯕ ꯂꯧꯕꯅꯤꯀꯣ ꯑꯗꯨꯒ ꯅꯈꯣꯏꯅ ꯑꯗꯨ ꯑꯗꯨꯝ ꯃꯅꯨꯡꯗ ꯆꯪꯕ ꯀꯥꯟꯗ ꯌꯥꯡꯈꯩꯒꯨꯝꯕ ꯂꯧꯒꯅꯤ ꯑꯗꯨꯒ ꯅꯈꯣꯏꯅ ꯃꯅꯨꯡꯗ ꯂꯟꯁ ꯇꯤꯐꯤꯟꯒꯨꯝꯕ ꯆꯥꯒꯨꯝꯕ ꯊꯛꯅꯤꯡꯂꯁꯨ ꯔꯦꯁꯇꯨꯔꯦꯟ ꯂꯩꯕꯅꯤ ꯑꯗꯨꯒꯤꯁꯨ ꯄ꯭ꯔꯥꯏꯖꯇꯤ ꯇꯣꯉꯥꯟꯅ ꯂꯥꯛꯀꯅꯤꯀꯣ ꯑꯗꯨꯒ ꯄꯨꯡꯁꯦ ꯄꯨꯡꯁꯦ ꯄꯨꯡ ꯄꯨꯡꯁꯦ ꯄꯨꯡ ꯇꯔꯥꯗꯒꯤꯀꯣ ꯄꯨꯡ ꯇꯔꯥꯗꯒꯤ ꯄꯨꯡ ꯑꯍꯨꯝ ꯐꯥꯎꯕ ꯍꯥꯡꯕꯅꯦ ꯃꯈꯣꯏ ꯄꯨꯡ ꯑꯍꯨꯝ ꯐꯥꯎꯕ ꯇꯔꯥꯗꯒꯤ ꯑꯍꯨꯝ ꯐꯥꯎꯕ ꯍꯥꯡꯒꯅꯤ ꯑꯗꯨꯒ ꯅꯈꯣꯏꯅ ꯂꯦꯜꯂꯤꯗꯒꯤ ꯂꯥꯛꯄꯅꯤꯅ ꯂꯦꯛꯀꯅꯤ ꯍꯥꯏꯔꯁꯨ ꯃꯈꯣꯏ ꯍꯣꯇꯦꯜꯒꯨꯝꯕꯁꯨ ꯃꯈꯣꯏ ꯑꯗꯨꯃ ꯔꯤꯖꯥꯔꯕ ꯂꯩꯕꯅꯤꯀꯣ ꯑꯗꯨꯗꯤ ꯅꯈꯣꯏꯅ ꯄꯥꯝꯕꯒꯤ ꯔꯨꯝ ꯔꯨꯝꯒꯤ ꯃꯇꯨꯡ ꯏꯟꯅ ꯂꯩꯌꯦ

ꯍꯣꯇꯦꯜꯒꯨꯝꯕ ꯂꯩꯕꯅꯤ ꯑꯗꯨ ꯅꯈꯣꯏꯅ ꯄꯥꯝꯕ ꯑꯗꯨꯝ ꯑꯣꯗꯔ ꯇꯧꯕ ꯌꯥꯕꯅꯦ ꯑꯗꯨꯒꯨꯝꯕ ꯂꯩꯕꯅꯦ ꯑꯗꯨ ꯍꯌꯦꯡ ꯑꯗꯨ ꯀꯩꯗꯧꯉꯩ ꯆꯠꯀꯦ ꯍꯥꯏꯕꯔꯥ ꯑꯣ ꯑꯗꯨ ꯀꯩꯗꯧꯉꯩ ꯆꯠꯀꯦ ꯍꯥꯏꯕꯔꯥ ꯑꯣ ꯑꯣ ꯑꯗꯨ ꯑꯣꯏꯔꯗꯤ ꯐꯔꯦ ꯍꯌꯦꯡ ꯍꯪꯆꯤꯠ ꯑꯩ ꯀꯣꯜ ꯇꯧꯔꯛꯀꯅꯤ ꯑꯗꯨꯒ ꯗꯤꯇꯦꯜꯗꯨ ꯑꯗꯨꯝ ꯐꯥꯎꯅꯔꯁꯤꯀꯣ ꯑꯣ ꯑꯣ